ꯐꯥꯔꯁꯠ ꯖꯅꯋꯥꯔꯤ ꯇꯨ ꯊꯥꯎꯖꯟ ꯇ꯭ꯋꯦꯟꯇꯤ ꯊ꯭ꯔꯤ ꯑꯥꯏꯠ ꯖꯅꯋꯥꯔꯤ ꯅꯥꯏꯟꯇꯤꯟ ꯅꯥꯏꯟꯇꯤ ꯑꯥꯏꯠ ꯁꯕꯦꯟ ꯖꯅꯋꯥꯔꯤ ꯇꯨ ꯊꯥꯎꯖꯟ ꯐꯣꯔ ꯐꯤꯞ ꯖꯅꯋꯥꯔꯤ ꯇꯨ ꯊꯥꯎꯖꯟ ꯇ꯭ꯋꯦꯟꯇꯤ ꯐꯣꯔ ꯑꯥꯏꯠ ꯖꯅꯋꯥꯔꯤ ꯅꯥꯏꯟꯇꯤꯟ ꯅꯥꯏꯟꯇꯤ ꯁꯤꯛꯁ